ꯑꯩꯈꯣꯏꯅ ꯕꯥꯏꯛꯁꯤ ꯊꯧꯕ ꯃꯇꯝꯗ ꯄꯦꯇ꯭ꯔꯣꯜꯁꯦ ꯍꯦꯟꯒꯠꯂꯛꯂꯕꯗꯤ ꯑꯩꯈꯣꯏꯅ ꯕꯥꯏꯛ ꯊꯧꯕ ꯃꯇꯝꯗ ꯁꯝꯅ ꯍꯥꯏꯔꯕꯗ ꯂꯥꯏꯔꯕ ꯃꯆꯥꯗꯗꯤ ꯄꯩꯁꯥ ꯂꯩꯖꯗꯕ ꯃꯤꯗꯗꯤ ꯂꯨꯄꯥ ꯏꯚꯟ ꯁꯝ ꯂꯨꯄꯥ ꯆꯥꯝꯃꯅ ꯍꯥꯟꯕ ꯊꯥꯎꯁꯤ ꯃꯣꯏꯗꯤ ꯂꯨꯄꯥ ꯇꯔꯥꯅꯁꯨ ꯍꯥꯟꯕ ꯍꯥꯎꯋꯤ ꯀꯨꯟꯅꯁꯨ ꯍꯥꯟꯕ ꯌꯥꯎꯋꯦꯕ ꯑꯗꯨꯃꯥꯏꯅ ꯑꯩꯅ ꯊꯦꯡꯅꯕꯗ ꯁꯨꯃꯥꯏꯅ ꯑꯋꯥꯕ ꯃꯌꯥꯝ ꯑꯃ ꯃꯤꯁꯤ ꯂꯩꯇꯕꯤꯅ ꯑꯋꯥꯕ ꯃꯌꯥꯝ ꯑꯃ ꯊꯦꯡꯅꯩ ꯑꯗꯨꯒ ꯖꯁ ꯃꯤꯗꯜ ꯀ꯭ꯂꯥꯁꯀꯨꯝꯕ ꯑꯗꯨꯒꯨꯝꯕꯗꯐꯧꯗ ꯌꯥꯝꯅ ꯋꯥꯖꯩꯌꯦꯕ ꯕꯥꯏꯛꯁꯤꯗ ꯃꯃꯜ ꯄꯩꯁꯥ ꯄꯦꯇ꯭ꯔꯣꯜ ꯍꯦꯟꯒꯠꯂꯛꯄꯁꯦ ꯄꯦꯇ꯭ꯔꯣꯜ ꯃꯃꯜ ꯍꯦꯟꯒꯠꯄꯁꯤ ꯑꯩꯈꯣꯏꯒꯤ ꯏꯟꯗꯤꯌꯥ ꯗꯗꯤ ꯌꯥꯝꯅ ꯋꯥꯡꯅ ꯁꯤꯖꯟꯅꯩ ꯁꯝꯅ ꯍꯥꯏꯔꯕꯗ ꯑꯩꯈꯣꯏ ꯏꯟꯗꯤꯌꯥꯗꯗꯤ ꯊꯥꯎꯁꯤ ꯌꯥꯝꯅ ꯀꯥꯝꯅ ꯁꯤꯖꯟꯅꯕ ꯍꯥꯏ ꯇꯥꯔꯦ ꯍꯥꯏꯗꯤ ꯚꯦꯂꯨ ꯂꯩꯇꯅ ꯈꯜꯂꯦꯕ ꯊꯥꯎꯁꯦ ꯀꯩꯒꯤꯅꯣ ꯍꯥꯏꯗꯤ ꯒꯥꯔꯤ ꯑꯃ ꯈꯖꯤꯛꯇꯪ ꯃꯆꯦꯠ ꯆꯠꯂꯁꯨ ꯁꯤꯇꯤꯗ ꯑꯣꯏꯔꯁꯨ ꯑꯗꯨꯝ ꯄꯪꯊꯧꯗ ꯊꯧꯋꯦꯕ ꯑꯗꯨꯅ ꯄꯦꯇ꯭ꯔꯣꯜ ꯄꯦꯇ꯭ꯔꯣꯜ ꯃꯃꯜꯁꯤ ꯌꯥꯝ ꯋꯥꯡꯅ ꯂꯥꯛꯏꯕꯅꯦꯕ ꯑꯇꯣꯞꯄ ꯀꯟꯇ꯭ꯔꯤꯗꯒꯤꯁꯨ ꯄꯦꯇ꯭ꯔꯣꯜꯁꯤ ꯄꯨꯁꯜꯂꯛꯄ ꯌꯥꯎꯋꯦꯕ ꯏꯟꯗꯤꯌꯥꯒꯤꯗꯤ ꯑꯗꯨꯒ ꯑꯇꯣꯞꯄ ꯏꯁꯇꯦꯠꯀꯤꯗ ꯊꯣꯛꯏꯕ ꯊꯥꯎꯁꯦ ꯏꯁꯇꯣꯛ ꯇꯧꯕꯁꯤꯅꯐꯧ ꯃꯦꯟꯇꯦꯟ ꯇꯧꯕ ꯉꯝꯃꯛꯇꯕ ꯑꯗꯨꯗꯒꯤ ꯑꯇꯣꯞꯄ ꯀꯟꯇ꯭ꯔꯤꯗꯒꯤ ꯁꯝꯅ ꯍꯥꯏꯔꯕꯗ ꯑꯩꯈꯣꯏ ꯕꯥꯔꯃꯗꯒꯤꯒꯨꯝꯕ ꯄꯨꯁꯜꯂꯛꯑꯒ ꯑꯩꯈꯣꯏꯒꯤ ꯏꯟꯗꯤꯌꯥꯗ ꯁꯤꯖꯟꯅꯕ ꯌꯥꯎꯋꯦ ꯄꯦꯇ꯭ꯔꯣꯜꯁꯦ ꯑꯗꯨꯅ ꯃꯃꯜ ꯍꯦꯟꯒꯠꯂꯛꯑꯗꯤ ꯏꯟꯗꯤꯌꯥꯗꯗꯤ ꯑꯩꯈꯣꯏꯒꯤ ꯕꯥꯏꯛ ꯊꯧꯕ ꯃꯤꯑꯣꯏꯗꯗꯤ ꯌꯥꯝꯅ ꯑꯋꯥꯕ ꯍꯥꯏꯗꯤ ꯃꯥꯌꯣꯛꯅꯩꯌꯦꯕ ꯕꯥꯏꯛꯁꯤꯅ ꯆꯠꯅꯤꯡꯕ ꯇꯨꯔꯤꯁ ꯇꯧꯕ ꯃꯇꯝꯗ ꯍꯣꯠꯄꯗ ꯕꯥꯏꯛꯁꯤ ꯐꯖꯅ ꯊꯧꯋꯦꯕ ꯑꯗꯨ ꯊꯧꯕ ꯃꯇꯝꯗ ꯊꯥꯎ ꯃꯃꯜ ꯍꯦꯟꯒꯠꯂꯒꯗꯤ ꯈꯖꯤꯛꯇꯪ ꯕꯖꯦꯠꯇꯣ ꯃꯣꯏꯗ ꯆꯥꯅꯗꯕ ꯑꯗꯨꯒꯨꯝꯃꯥꯏꯅ ꯑꯣꯏ ꯑꯗꯨꯗꯒꯤ